ꯑꯩꯈꯣꯏꯒꯤ ꯃꯅꯤꯄꯨꯔ ꯂꯣꯜ ꯑꯁꯤ ꯚꯥꯔꯠꯀꯤ ꯂꯣꯜꯒꯤ ꯑꯣꯐꯤꯁꯦꯜ ꯂꯣꯟ ꯍꯤꯟꯗꯤꯁꯤꯡꯒ ꯆꯥꯡꯗꯝꯅꯕꯗ ꯗꯤ ꯉꯝꯂꯦ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏꯒꯤ ꯃꯅꯤꯄꯨꯔ ꯂꯣꯜ ꯑꯁꯤꯗ ꯑꯩꯈꯣꯏꯅ ꯍꯥꯏꯅꯤꯡꯕ ꯋꯥꯍꯩ ꯈꯨꯗꯤꯡꯃꯛ ꯏꯁꯥꯒꯤ ꯂꯣꯜꯗ ꯐꯣꯡꯗꯣꯛꯄ ꯌꯥꯏ ꯍꯤꯟꯗꯤꯗ ꯌꯥꯕ ꯑꯗꯨꯒꯨꯝꯅ ꯑꯩꯈꯣꯏꯒꯤꯗꯁꯨ ꯌꯥꯕꯒꯤ ꯈꯨꯗꯣꯡꯆꯥꯕ ꯂꯩꯔꯦ ꯑꯅꯤꯁꯨꯕ ꯑꯃ ꯑꯃꯅ ꯀꯔꯤꯅꯣ ꯍꯥꯏꯕ ꯃꯇꯝꯗ ꯑꯩꯈꯣꯏꯒꯤ ꯑꯩꯈꯣꯏꯅ ꯁꯣꯁꯤꯑꯦꯜ ꯃꯦꯗꯤꯌꯥꯗ ꯌꯨꯇꯨꯞꯅꯆꯤꯡꯕꯗ ꯐꯤꯂꯝ ꯌꯦꯡꯕ ꯃꯇꯝꯗ ꯑꯩꯈꯣꯏꯒꯤ ꯏꯪꯂꯤꯁꯇ ꯂꯣꯟꯕ ꯄꯣꯠ ꯑꯁꯤ ꯍꯤꯟꯗꯤꯗ ꯇ꯭ꯔꯥꯟꯁꯂꯦꯠ ꯇꯧꯔꯒ ꯁꯞꯇꯥꯏꯇꯜꯗ ꯌꯦꯡꯕ ꯑꯗꯨꯒꯨꯝꯅ ꯑꯩꯈꯣꯏꯒꯤꯁꯨ ꯃꯅꯤꯄꯨꯔꯤ ꯂꯣꯜꯁꯤꯁꯨ ꯃꯅꯤꯄꯨꯔ ꯂꯣꯜꯗ ꯇ꯭ꯔꯥꯟꯁꯂꯦꯠ ꯇꯧꯔꯒ ꯁꯞꯇꯥꯏꯇꯜꯗ ꯌꯦꯡꯕ ꯌꯥꯕꯒꯤ ꯈꯨꯗꯣꯡꯆꯥꯕꯗꯨꯁꯨ ꯂꯩꯔꯦ